ꯑꯣꯖꯥꯁꯤꯡꯅ ꯑꯩꯈꯣꯏꯒꯤ ꯑꯉꯥꯡ ꯑꯣꯏꯔꯤꯉꯩꯗ ꯇꯝꯕꯤꯔꯛꯄ ꯍꯥꯏꯔꯒꯗꯤ ꯑꯐꯥꯎꯕ ꯁꯥꯏꯇꯤꯁ ꯑꯃꯒꯤ ꯃꯃꯤꯡ ꯍꯥꯏꯔꯒꯗꯤ ꯑꯦ ꯄꯤ ꯖꯤ ꯑꯕꯗꯨꯜ ꯀꯂꯥꯝ ꯃꯍꯥꯛ ꯏꯟꯗꯤꯌꯥꯒꯤ ꯄ꯭ꯔꯁꯤꯗꯦꯟꯁꯨ ꯑꯣꯏꯕꯤꯔꯝꯃꯤ ꯃꯍꯥꯛ ꯆꯍꯤ ꯀꯨꯏꯅ ꯏꯟꯗꯤꯌꯥꯕꯨ ꯁꯔꯞ ꯇꯧꯔꯒ ꯂꯥꯛꯈꯤ ꯃꯌꯥꯛꯄꯨ ꯑꯩꯈꯣꯏꯅ ꯏꯟꯗꯤꯌꯥꯒꯤ ꯗ ꯃꯤꯁꯥꯏꯜ ꯃꯦꯟ ꯍꯥꯏꯔꯒꯁꯨ ꯈꯪꯅꯩ ꯃꯍꯥꯛ ꯑꯁꯤ ꯁꯥꯎꯠꯇ ꯄꯣꯛꯄꯅꯤ ꯁꯥꯎꯠ ꯏꯟꯗꯤꯌꯥ ꯃꯆꯥ ꯑꯃꯅꯤ ꯃꯍꯥꯛ ꯏꯁꯂꯝꯗꯒꯤ ꯍꯧꯔꯛꯈꯤ ꯃꯃꯥ ꯃꯄꯥ ꯂꯩꯇꯅ ꯑꯗꯨꯕꯨ ꯃꯍꯥꯛꯀꯤ ꯍꯩꯁꯤꯡꯕ ꯑꯗꯨ ꯎꯔꯒ ꯃꯤꯑꯣꯏ ꯑꯃꯅ ꯃꯍꯥꯛꯄꯨ ꯑꯣꯔꯐꯥꯟꯗꯒꯤ ꯂꯧꯊꯣꯛꯄꯤꯔꯒ ꯃꯍꯥꯛꯄꯨ ꯂꯥꯏꯔꯤꯛ ꯇꯝꯕꯤꯔꯛꯈꯤ ꯑꯗꯨꯒ ꯃꯍꯥꯛꯅ ꯏꯟꯗꯤꯌꯥꯒꯤ ꯄ꯭ꯔꯁꯤꯗꯦꯟ ꯑꯣꯏꯔꯛꯂꯒ ꯃꯍꯥꯛꯅ ꯃꯤꯁꯥꯏꯜ ꯀꯌꯥ ꯀꯌꯥ ꯁꯥꯈꯤ ꯁꯥꯏꯟꯇꯤꯁ ꯑꯣꯏꯅ ꯑꯣꯏꯅ ꯃꯍꯥꯛꯅꯁꯨ ꯅ꯭ꯌꯨꯀ꯭ꯂꯤꯌꯔ ꯄꯥꯎꯋꯔ ꯑꯁꯤꯕꯨ ꯈꯟꯗꯤꯌꯥꯒꯤ ꯈꯨꯠꯇ ꯁꯤꯟꯅꯕꯤꯔꯝꯈꯤ ꯑꯗꯨꯒ ꯑꯃꯅ ꯃꯅꯣꯔꯟꯖꯟ ꯍꯥꯏꯅ ꯏꯟꯗꯤꯌꯥꯒꯤ ꯃꯦꯇꯤꯁ꯭ꯌꯤꯟ ꯑꯐꯥꯎꯕ ꯑꯃ ꯑꯣꯏꯈꯤ ꯃꯍꯥꯛ ꯑꯁꯤ ꯀꯜꯀꯇꯥꯒꯤ ꯁꯤ ꯄ꯭ꯣꯔꯠꯇ ꯊꯕꯛ ꯇꯧꯏ ꯃꯍꯥꯛ ꯑꯁꯤ ꯖꯍꯥꯁ ꯆꯠꯊꯣꯛ ꯆꯠꯁꯤꯟꯕꯨ ꯀꯟꯇꯦꯟꯅꯔꯁꯤꯡꯕꯨ ꯄꯥꯟꯅꯔꯒ ꯂꯩꯕ ꯃꯤꯑꯣꯏ ꯑꯃꯅꯤ ꯃꯍꯥꯛꯅ ꯏꯪꯂꯦꯟꯗ ꯏꯪꯂꯦꯟꯒꯤ ꯑꯣꯛꯁꯄꯔꯠ ꯌꯨꯅꯤꯚꯔꯁꯤꯇꯤꯁꯤꯡꯗ ꯃꯍꯥꯛꯅ ꯆꯤꯊꯤ ꯏꯈꯤ ꯆꯤꯊꯤ ꯃꯅꯨꯡ ꯑꯗꯨꯗꯗꯤ ꯃꯍꯥꯛꯅ ꯃꯍꯥꯛꯀꯤ ꯀꯣꯛꯇꯒꯤ ꯊꯣꯂꯛꯄ ꯀꯣꯏꯁꯟꯁꯤꯡ ꯑꯁꯤ ꯃꯍꯥꯛꯅ ꯏꯔꯒ ꯏꯪꯂꯦꯟꯒꯤ ꯑꯐꯥꯎꯕ ꯁ꯭ꯀꯣꯂꯔꯁꯤꯡꯗ ꯊꯥꯈꯤ ꯑꯗꯨꯕꯨ ꯏꯪꯂꯦꯟꯒꯤ ꯁ꯭ꯀꯣꯂꯔꯁꯤꯡꯅ ꯃꯍꯥꯛꯀꯤ ꯅꯣꯂꯦꯖꯁꯤꯡꯕꯨ ꯈꯪꯕꯤꯈꯤꯗꯦ ꯑꯗꯨꯅ ꯃꯍꯥꯛꯅ ꯀꯜꯀꯇꯥ ꯑꯁꯤꯕꯨ ꯊꯥꯗꯣꯛꯑꯒ ꯏꯪꯂꯦꯟ ꯇꯥꯟꯅ ꯂꯥꯛꯈꯤ ꯑꯗꯨꯒ ꯏꯪꯂꯦꯟꯒꯤ ꯑꯣꯛꯁꯄꯔꯠ ꯌꯨꯅꯤꯚꯔꯁꯤꯇꯤ ꯑꯁꯤꯗ ꯃꯍꯥꯛꯀꯤ ꯅꯣꯂꯦꯖꯁꯤꯕꯨ ꯑꯦꯛꯅꯣꯂꯦꯖ ꯇꯧꯕꯤꯔꯒ ꯃꯍꯥꯛꯄꯨ ꯑꯣꯖꯥ ꯑꯣꯏꯅꯁꯨ ꯈꯟꯒꯠꯄꯤꯔꯝꯈꯤ ꯑꯗꯨꯒ ꯑꯃꯅ ꯏꯟꯗꯤꯌꯥꯒꯤ ꯑꯐꯥꯎꯕ ꯁꯥꯏꯟꯇꯤꯁ ꯍꯥꯏꯔꯒꯅ ꯑꯥꯔꯌꯥꯕꯇꯥ ꯄꯤꯛꯊ꯭ꯔꯤꯕꯤꯗ ꯃꯃꯤꯡ ꯂꯩꯕ ꯁꯥꯏꯟꯇꯤꯁ ꯑꯃꯅꯤ ꯃꯍꯥꯛꯅ ꯖꯤꯔꯣ ꯑꯁꯤ ꯄꯨꯊꯣꯛꯄꯅ ꯃꯔꯝ ꯑꯣꯏꯔꯒ ꯉꯁꯤꯒꯤ ꯑꯩꯈꯣꯏꯅ ꯁꯤꯖꯟꯅꯔꯤꯕ ꯀꯝꯄ꯭ꯌꯨꯇꯔ ꯑꯁꯤꯁꯨ ꯖꯤꯔꯣꯒꯤ ꯃꯇꯦꯡꯅ ꯕꯥꯏꯅꯔꯤ ꯀꯣꯠ ꯃꯌꯥꯝ ꯁꯤꯖꯤꯟꯅꯔꯒ ꯊꯣꯛꯈꯤ ꯃꯍꯥꯛꯅ ꯖꯦꯔꯣ ꯑꯁꯤꯕꯨ ꯄꯨꯊꯣꯛꯂꯝꯗꯕ ꯇꯥꯔꯒꯗꯤ ꯉꯁꯤꯒꯤ ꯀꯝꯄ꯭ꯌꯨꯇꯔ ꯍꯥꯏꯕꯁꯦ ꯕꯥꯏꯅꯔꯤ ꯁꯤꯁꯇꯦꯝꯗ ꯕꯥꯏꯅꯔꯤ ꯁꯤꯁꯇꯦꯝ ꯁꯤꯖꯤꯟꯅꯔꯒ ꯆꯠꯅꯕꯅ ꯃꯔꯝ ꯑꯣꯏꯔꯒ ꯃꯁꯤꯒꯤ ꯀꯝꯄ꯭ꯌꯨꯇꯔ ꯍꯥꯏꯕꯁꯦ ꯊꯣꯛꯂꯝꯗꯕꯁꯨ ꯌꯥꯏ ꯍꯥꯏꯅ ꯑꯩꯅ ꯂꯧꯏ